ꯇꯦꯛꯅꯣꯂꯣꯖꯤꯅ ꯇ꯭ꯔꯥꯟꯁꯄꯣꯔꯇꯦꯁꯟ ꯏꯟꯗꯁꯇ꯭ꯔꯤꯗ ꯌꯥꯝ ꯆꯥꯎꯅ ꯃꯇꯦꯡ ꯄꯥꯡꯉꯤ ꯕꯁ ꯆꯠꯄ ꯑꯗꯒꯤ ꯐ꯭ꯂꯥꯏꯠ ꯆꯠꯄ ꯑꯗꯒꯤ ꯇ꯭ꯔꯥꯟꯁꯄꯣꯔꯇꯦꯁꯟ ꯑꯇꯣꯞ ꯑꯇꯣꯞꯄ ꯃꯥꯒꯤ ꯑꯦꯞꯁꯤꯡ ꯁꯦꯝꯕ ꯑꯗꯒꯤ ꯇꯤꯀꯦꯠ ꯀꯛꯄꯃꯛꯇꯕꯨ ꯑꯣꯏꯔꯁꯨ ꯏꯁꯇꯦꯁꯟ ꯏꯁꯇꯦꯁꯟꯗ ꯆꯠꯂꯒ ꯀꯛꯇ꯭ꯔꯒꯁꯨ ꯑꯩꯈꯣꯏꯅ ꯌꯨꯝꯗꯒꯤ ꯂꯩꯔꯒ ꯑꯗꯨꯝ ꯀꯛꯄ ꯌꯥꯕꯒꯤ ꯈꯨꯗꯣꯡ ꯆꯥꯕꯁꯨ ꯃꯌꯥꯝ ꯇꯦꯛꯅꯣꯂꯣꯖꯤꯒꯤ ꯃꯇꯦꯡꯅ ꯄꯤꯔꯤ ꯑꯣꯟꯂꯥꯏꯟꯗꯒꯤ ꯐꯥꯎꯕ ꯂꯥꯏꯁꯦꯟꯁ ꯂꯧꯕ ꯌꯥꯕꯒꯤ ꯈꯨꯗꯣꯡ ꯆꯥꯕꯁꯨ ꯇꯦꯛꯅꯣꯂꯣꯖꯤꯅ ꯄꯤꯔꯤ ꯏꯍꯥꯟ ꯍꯥꯟꯅ ꯈ꯭ꯋꯥꯏꯗꯒꯤ ꯄꯤꯛꯅ ꯍꯧꯔꯕꯗ ꯇ꯭ꯔꯥꯟꯁꯄꯣꯔꯇꯦꯁꯟꯗ ꯑꯩꯈꯣꯏꯅ ꯃꯐꯝ ꯑꯃꯗꯒꯤ ꯁꯦ ꯗꯤꯁꯇ꯭ꯔꯤꯛ ꯑꯃꯒꯤ ꯃꯅꯨꯡꯗ ꯂꯩꯔꯤꯕ ꯖꯒꯥ ꯑꯃꯗꯒꯤ ꯖꯒꯥ ꯑꯃꯗ ꯆꯠꯀꯦ ꯍꯥꯏꯕ ꯃꯇꯝꯗ ꯇꯦꯛꯁꯤꯗ ꯆꯠꯄ ꯃꯇꯝꯗ ꯑꯗꯨꯝ ꯇꯦꯛꯅꯣꯂꯣꯖꯤꯅ ꯇꯧꯔꯤꯁꯦ ꯑꯩꯈꯣꯏꯅ ꯑꯩꯈꯣꯏꯒꯤ ꯌꯨꯝꯗꯒꯤ ꯊꯣꯛꯂꯛꯑꯒ ꯆꯠꯇ꯭ꯔꯒꯁꯨ ꯇꯦꯛꯁꯤꯗꯣ ꯂꯝꯕꯤꯗꯒꯤ ꯐꯥꯗ꯭ꯔꯒꯁꯨ ꯌꯨꯝꯗꯒꯤ ꯑꯗꯨꯝ ꯃꯣꯏꯒꯤ ꯑꯦꯞꯀꯤ ꯈꯨꯠꯊꯥꯡꯗ ꯅꯠꯇ꯭ꯔꯒ ꯐꯣꯟ ꯅꯝꯕꯔꯒꯤ ꯈꯨꯠꯊꯥꯡꯗ ꯇꯧꯔꯒ ꯇꯦꯛꯅꯣꯂꯣꯖꯤꯒꯤ ꯃꯇꯦꯡ ꯂꯧꯔꯒ ꯑꯩꯈꯣꯏꯒꯤ ꯌꯨꯝꯃꯛꯇ ꯀꯧꯔꯒ ꯑꯗꯨꯒ ꯑꯩꯈꯣꯏꯅ ꯆꯠꯀꯗꯧꯔꯤꯕ ꯃꯐꯝꯗꯨ ꯐꯥꯎ ꯊꯤꯜꯍꯟꯕꯗ ꯌꯥꯝꯅ ꯆꯥꯎꯕ ꯃꯇꯦꯡ ꯄꯥꯡꯉꯤ ꯃꯈꯥ ꯇꯥꯅ ꯕꯁꯀꯤ ꯇꯤꯀꯦꯠ ꯀꯛꯄ ꯃꯇꯝꯗ ꯑꯃꯁꯨꯡ ꯇ꯭ꯔꯦꯟꯒꯤ ꯇꯤꯀꯦꯠ ꯀꯛꯄ ꯃꯇꯝ ꯑꯗꯒꯤ ꯑꯦꯔꯣꯄ꯭ꯂꯦꯟꯒꯤ ꯇꯤꯀꯦꯠ ꯀꯛꯄ ꯃꯇꯝꯗ ꯍꯥꯟꯅꯗꯤ ꯑꯩꯈꯣꯏꯒꯤ ꯇ꯭ꯔꯦꯟ ꯏꯁꯇꯦꯁꯟꯁꯤꯡ ꯅꯠꯇ꯭ꯔꯒ ꯃꯣꯏꯒꯤ ꯇꯤꯀꯦꯠ ꯀꯛꯐꯝꯁꯤꯡ ꯀꯥꯎꯇꯔꯁꯤꯡꯗ ꯆꯠ ꯆꯠꯇꯨꯅ ꯀꯛꯑꯝꯃꯤ ꯑꯗꯨꯕꯨ ꯍꯧꯖꯤꯛꯇꯤ ꯇꯦꯛꯅꯣꯂꯣꯖꯤꯒꯤ ꯃꯇꯦꯡꯅ ꯑꯩꯈꯣꯏꯅ ꯂꯩꯅꯤꯡꯕ ꯖꯒꯥ ꯑꯃꯗꯒꯤ ꯂꯩꯔꯒ ꯇꯦꯛꯅꯣꯂꯣꯖꯤꯒꯤ ꯃꯇꯦꯡꯅ ꯇꯦꯀꯦꯠ ꯀꯛꯄ ꯌꯥꯔꯦ ꯑꯩꯈꯣꯏꯅ ꯀꯅꯥꯒꯨꯝꯕ ꯑꯃꯒꯤ ꯇꯤꯀꯦꯠꯁꯨ ꯑꯗꯨꯝꯃꯛ ꯀꯛꯄꯤꯕ ꯌꯥꯔꯦ ꯏꯃꯨꯡꯒꯤ ꯃꯤ ꯈꯪꯗꯦ ꯃꯔꯨꯞ ꯃꯄꯥꯡꯒꯤꯅꯤ ꯈꯪꯗꯦ ꯇꯦꯛꯅꯣꯂꯣꯖꯤꯅ ꯇ꯭ꯔꯥꯟꯁꯄꯣꯔꯇꯦꯁꯟꯒꯤ ꯃꯇꯥꯡꯗ ꯌꯥꯝ ꯆꯥꯎꯅ ꯁꯤ ꯐꯥꯎꯀꯤ ꯃꯇꯦꯡ ꯑꯗꯨꯝ ꯃꯇꯦꯡ ꯄꯥꯡꯈ꯭ꯔꯦ ꯃꯈꯥ ꯇꯥꯅ ꯑꯩꯈꯣꯏꯅ ꯂꯝ ꯑꯇꯣꯞꯄ ꯏꯁꯇꯦꯠꯇ ꯆꯠꯄ ꯃꯇꯝꯗ ꯑꯩꯈꯣꯏꯒꯤ ꯑꯦꯌꯥꯔꯄꯣꯔꯠꯇꯒꯤ ꯑꯩꯈꯣꯏꯅ ꯑꯩꯈꯣꯏꯒꯤ ꯄꯟꯊꯨꯡꯐꯝ ꯐꯥꯎꯕ ꯑꯃꯨꯛ ꯆꯠꯅꯕ ꯍꯣꯠꯅꯕ ꯃꯇꯝꯗꯁꯨ ꯑꯩꯈꯣꯏꯅ ꯊꯣꯛꯑꯒ ꯑꯃꯨꯛ ꯀꯦꯕ ꯀꯧꯕꯒꯤ ꯐꯦꯁꯤꯂꯤꯇꯤꯗꯣ ꯑꯗꯨꯝ ꯍꯥꯟꯗꯒꯤ ꯀꯧꯊꯣꯛꯑꯒ ꯔꯤꯖꯥꯕ ꯑꯣꯏꯅ ꯊꯝꯕꯒꯤ ꯐꯦꯁꯤꯂꯤꯇꯤ ꯑꯗꯨ ꯇꯦꯛꯅꯣꯂꯣꯖꯤꯒꯤ ꯃꯇꯦꯡꯅ ꯑꯦꯞꯁꯤꯡꯗ ꯂꯣꯏꯅ ꯇꯧꯕ ꯌꯥꯕꯒꯤ ꯈꯨꯗꯣꯡ ꯆꯥꯕ ꯑꯗꯨ ꯇꯦꯛꯅꯣꯂꯣꯖꯤꯅ ꯇ꯭ꯔꯥꯟꯁꯄꯣꯔꯇꯦꯁꯟꯒꯤ ꯐꯤꯜꯗ ꯌꯥꯝ ꯆꯥꯎꯅ ꯃꯇꯦꯡ ꯄꯥꯡꯉꯤ